ꯐꯤꯞꯇꯤꯟ ꯁꯦꯞꯇꯦꯝꯕꯔ ꯅꯥꯏꯟꯇꯤꯟ ꯅꯥꯏꯟꯇꯤ ꯅꯥꯏꯟ ꯁꯤꯛꯁꯇꯤꯟ ꯑꯣꯛꯇꯣꯕꯔ ꯇꯨ ꯊꯥꯎꯖꯟ ꯇꯨ ꯅꯥꯏꯟꯇꯤꯟ ꯅꯕꯦꯝꯕꯔ ꯅꯥꯏꯟꯇꯤꯟ ꯁꯤꯛꯁꯇꯤ ꯁꯤꯛꯁ ꯇ꯭ꯋꯦꯟꯇꯤ ꯋꯥꯟ ꯖꯟꯋꯥꯔꯤ ꯅꯥꯏꯟꯇꯤꯟ ꯑꯩꯇꯤ ꯅꯥꯏꯟ ꯐꯥꯏꯚ ꯐꯦꯕ꯭ꯋꯥꯔꯤ ꯇꯨ ꯊꯥꯎꯖꯟ ꯇ꯭ꯋꯦꯟꯇꯤ ꯐꯣꯔ